ꯑꯩꯈꯣꯏ ꯈꯨꯡꯒꯪꯗ ꯁꯥꯕ ꯖꯒꯣꯏꯁꯤꯡ ꯑꯗꯨꯗꯤ ꯍꯥꯏꯕꯗꯤ ꯂꯥꯏ ꯍꯔꯥꯎꯕꯗ ꯁꯥꯕ ꯑꯗꯨꯒ ꯍꯣꯂꯤ ꯑꯃꯁꯨꯡ ꯌꯥꯎꯁꯪꯒꯤ ꯐꯥꯏꯚ ꯗꯦꯖꯇ ꯁꯥꯕ ꯖꯒꯣꯏꯁꯤꯡ ꯍꯥꯏꯕꯗꯤ ꯌꯥꯎꯁꯪꯗ ꯅꯨꯃꯤꯠ ꯃꯉꯥꯅꯤ ꯆꯨꯞꯅ ꯄꯥꯡꯊꯣꯛꯄ ꯀꯨꯝꯍꯩꯗ ꯊꯥꯕꯜ ꯆꯣꯡꯕꯒꯨꯝꯕ ꯍꯥꯏꯕꯗꯤ ꯑꯁꯨꯝꯕ ꯖꯒꯣꯏ ꯃꯌꯥꯝ ꯑꯃ ꯂꯩ ꯑꯗꯨꯒ ꯑꯃꯁꯨꯡ ꯑꯩꯈꯣꯏ ꯃꯩꯇꯩꯒꯤ ꯖꯒꯣꯏ ꯁꯥꯕꯁꯤꯡꯗ ꯃꯃꯤꯡ ꯆꯠꯄꯁꯤꯡꯗꯤ ꯈꯝꯕ ꯊꯣꯏꯕꯤ ꯖꯒꯣꯏ ꯁꯥꯕꯒꯨꯝꯕ ꯑꯗꯨꯒ ꯑꯃꯥꯏꯕ ꯑꯃꯥꯏꯕꯤ ꯏꯁꯩ ꯁꯛꯑꯒ ꯖꯒꯣꯏ ꯁꯥꯕꯒꯨꯝꯕ ꯀꯩꯒꯨꯝꯕ ꯑꯇꯣꯞꯄ ꯀꯌꯥ ꯖꯒꯣꯏ ꯃꯌꯥꯝ ꯂꯩ ꯃꯁꯤ ꯑꯩꯈꯣꯏꯒꯤ ꯈꯨꯟꯅꯥꯏꯗ ꯈ꯭ꯋꯥꯏꯗꯒꯤ ꯃꯃꯤꯡ ꯆꯠꯄ ꯖꯒꯣꯏ ꯉꯥꯛꯇꯅꯤ